ꯁꯟꯗꯦ ꯅꯨꯃꯤꯠ ꯑꯃ ꯏꯃꯥꯟꯅꯕ ꯈꯔꯒ ꯀꯣꯏꯊꯣꯛꯂꯨꯁꯦ ꯍꯥꯏꯗꯨꯅ ꯊꯥꯡꯃꯩꯕꯟꯗ ꯂꯩꯕ ꯂꯦ ꯖꯥꯔꯥ ꯔꯦꯁꯇꯨꯔꯦꯟꯗ ꯆꯠꯂꯝꯃꯤ ꯃꯐꯝ ꯑꯗꯨꯗ ꯒꯥꯔꯤ ꯄꯥꯔꯛꯀꯤꯡ ꯇꯧꯐꯝ ꯃꯔꯥꯡ ꯀꯥꯏꯅ ꯏꯁꯄꯦꯁ ꯐꯖꯅ ꯂꯩ ꯔꯦꯁꯇꯨꯔꯦꯟ ꯃꯅꯨꯡ ꯆꯪꯁꯤꯜꯂꯒ ꯀꯥꯎꯟꯇꯔꯗ ꯔꯦꯁꯇꯨꯔꯦꯟ ꯑꯗꯨꯒꯤ ꯏꯟꯐꯣꯔꯃꯦꯁꯟ ꯈꯔ ꯈꯪꯅꯤꯡꯕꯒꯤꯗꯃꯛ ꯆꯪꯂꯝꯃꯤ